ꯎꯝ ꯍꯜꯂꯣ ꯑꯥ ꯏꯇꯥꯎ ꯑꯩ ꯀꯔꯤꯅꯣꯝꯃ ꯍꯥꯏꯒꯦ ꯇꯧꯕꯅꯦ ꯍꯌꯦꯡꯁꯦ ꯍꯌꯦꯡ ꯄꯨꯡ ꯅꯤꯄꯥꯜ ꯃꯥꯄꯜ ꯋꯥꯏꯗ ꯅꯪ ꯊꯕꯛ ꯂꯩꯇꯔꯗꯤ ꯍꯤꯌꯥꯏ ꯁꯥꯔꯀ꯭ꯌꯨꯠ ꯍꯥꯏꯕꯗꯨ ꯇꯥꯔꯕꯣ ꯑꯗꯨꯗ ꯑꯣꯏꯅ ꯀꯣꯏꯕ ꯆꯠꯂꯨꯁꯤꯔꯥ ꯍꯥꯏꯅ ꯈꯟꯕ ꯑꯥ ꯍꯣꯏ ꯍꯌꯦꯡ ꯊꯕꯛ ꯂꯩꯇ꯭ꯔꯗꯤ ꯅꯪ ꯅꯃꯥꯟꯅꯕ ꯅꯃꯥꯟꯅꯕꯤ ꯍꯣꯏꯁꯨ ꯈꯔ ꯍꯧꯔꯣ ꯍꯥꯏꯗꯤ ꯃꯤ ꯈꯔ ꯌꯥꯝꯅ ꯆꯠꯅꯤꯡꯉꯥꯏ ꯇꯧꯁꯦꯕꯀꯣ ꯑꯩꯒꯤ ꯏꯃꯥꯟꯅꯕ ꯏꯃꯥꯟꯅꯕꯤꯁꯨ ꯃꯤ ꯃꯔꯤ ꯃꯉꯥꯃꯨꯛꯇꯤ ꯂꯥꯛꯀꯅꯦꯕꯀꯣ ꯎꯝ ꯎꯝ ꯍꯣꯏ ꯍꯣꯏ ꯌꯥꯏ ꯌꯥꯏ ꯑꯗꯨ ꯑꯣꯏꯔꯗꯤ ꯍꯌꯦꯡꯗꯣ ꯒꯥꯔꯤꯕꯨꯗꯤ ꯑꯗꯨꯝ ꯑꯩꯅ ꯄꯨꯊꯣꯛꯀꯦꯀꯣ ꯑꯗꯨꯒ ꯍꯌꯦꯡꯒꯤ ꯄꯨꯡ ꯇꯔꯥ ꯋꯥꯏꯗꯀꯣ ꯑꯥ ꯑꯥ ꯍꯣꯏ ꯍꯣꯏ ꯑꯗꯨ ꯑꯣꯏꯔꯗꯤ ꯍꯌꯦꯡ ꯄꯨꯡ ꯇꯔꯥ ꯋꯥꯏꯗꯨꯗ ꯊꯦꯡꯅꯔꯁꯤ ꯎꯝ ꯎꯝ ꯐꯔꯦ ꯐꯔꯦ ꯍꯣꯏ